ꯑꯣ ꯁꯤ ꯆꯥꯟꯗꯦꯜꯗ ꯗꯨꯀꯥꯟ ꯐꯝꯕ ꯑꯪꯀꯜꯗꯨ ꯅꯠꯇ꯭ꯔꯣ ꯑꯣ ꯑꯪꯀꯜꯗ ꯑꯩ ꯀꯔꯤꯅꯣꯝ ꯍꯪꯒꯦ ꯇꯧꯕꯅꯦ ꯑꯩꯁꯦ ꯂꯝ ꯀꯣꯏꯕ ꯂꯥꯛꯄꯅꯦ ꯆꯥꯟꯗꯦꯜꯗ ꯑꯗꯨꯗ ꯏꯃꯥꯟꯅꯕꯤ ꯃꯔꯤꯡ ꯌꯥꯝ ꯇꯤꯟꯅꯕ ꯑꯗꯨꯒꯤ ꯃꯔꯤꯡꯒꯤ ꯑꯣꯏꯕ ꯁꯨꯝ ꯇ꯭ꯔꯦꯗꯤꯁꯟꯅꯦꯜ ꯄꯣꯂꯝꯁꯤꯡ ꯐꯪꯒꯗ꯭ꯔꯅ ꯍꯪꯅꯤꯡꯕ ꯑꯗꯨ ꯑꯪꯀꯜꯒꯤꯗꯗꯤ ꯀꯔꯤ ꯀꯔꯤ ꯏꯟꯅ ꯐꯤ ꯑꯣꯏꯅ ꯄꯥꯝꯕ ꯑꯩꯗꯤ ꯑꯗꯨ ꯐꯪꯒꯗ꯭ꯔꯥ ꯑꯪꯀꯜꯒꯤ ꯗꯨꯀꯥꯟꯗ ꯑꯣ ꯑꯇꯩꯗꯤ ꯑꯪꯀꯜ ꯁꯝꯇꯤꯟꯒꯨꯝꯕꯗꯨꯁꯨ ꯂꯩꯕ꯭ꯔꯣ ꯎꯝ ꯑꯣ ꯑꯇꯩ ꯑꯇꯩ ꯐꯅꯦꯛ ꯀꯨꯝꯕꯁꯨ ꯂꯣꯏꯅ ꯐꯪꯒꯅꯤꯀꯣ ꯑꯪꯀꯜꯒꯤꯗ ꯑꯣ ꯑꯣ ꯑꯣ ꯐꯔꯦ ꯐꯔꯦ ꯑꯗꯨꯗꯤ ꯑꯪꯀꯜ ꯑꯪꯀꯜ ꯑꯩ ꯑꯗꯨꯗꯤ ꯂꯥꯛꯄ ꯀꯥꯟꯗ ꯑꯪꯀꯜꯒꯤ ꯗꯨꯀꯥꯟꯗ ꯁꯣꯏꯗꯅ ꯆꯪꯉꯛꯂꯒꯦ